ꯑꯩꯅ ꯍꯧꯖꯤꯛ ꯍꯧꯖꯤꯛ ꯇꯧꯔꯤꯕ ꯊꯕꯛꯁꯤꯒꯤ ꯃꯊꯛꯇ ꯑꯩꯅ ꯇꯧꯖꯅꯤꯡꯕ ꯊꯕꯛ ꯈꯔꯗꯤ ꯀꯔꯤ ꯀꯔꯤꯅꯣ ꯍꯥꯏꯕ ꯃꯇꯝꯗ ꯀꯨꯀꯤꯡ ꯑꯃꯗꯤ ꯒꯥꯔꯗꯦꯅꯤꯡꯅꯤ ꯀꯨꯀꯤꯡ ꯀꯨꯀꯤꯡꯁꯦ ꯑꯩ ꯑꯉꯥꯡ ꯑꯣꯏꯔꯤꯉꯩꯗꯒꯤ ꯀꯨꯀꯤꯡ ꯇꯧꯕ ꯌꯥꯝ ꯄꯥꯝꯃꯤ ꯀꯔꯤ ꯀꯔꯤꯅꯣ ꯊꯣꯡ ꯊꯥꯛꯇꯅ ꯇꯧꯕ ꯁꯤ ꯌꯥꯝ ꯄꯥꯝꯃꯤ ꯁꯦꯝ ꯁꯥꯕ ꯇꯧꯕꯁꯦ ꯍꯧꯖꯤꯛꯇꯤ ꯀꯩꯗꯧꯔꯦ ꯆꯥꯎꯈꯠꯂꯛꯄꯩ ꯃꯇꯨꯡ ꯏꯟꯅ ꯌꯨꯇ꯭ꯌꯨꯕꯇ ꯃꯌꯥꯝ ꯑꯃ ꯊꯥꯒꯠꯂꯛꯑꯦ ꯊꯣꯡꯕ ꯊꯥꯛꯄ ꯃꯌꯥꯝ ꯑꯃ ꯄ꯭ꯔꯣꯁꯤꯗꯤꯌꯨꯔ ꯃꯌꯥꯝ ꯑꯃ ꯊꯥꯒꯠꯂꯦ ꯑꯗꯨ ꯑꯗꯨꯁꯤꯡ ꯊꯥꯒꯠꯂꯛꯏꯕꯁꯤꯡꯗꯣ ꯑꯗꯨ ꯌꯦꯡꯂꯒ ꯃꯇꯧ ꯇꯝꯂꯒ ꯊꯣꯡ ꯊꯥꯛꯄꯁꯤꯁꯨ ꯌꯥꯝ ꯄꯥꯝꯃꯤ ꯑꯗꯨꯒ ꯁꯤꯗ ꯅꯠꯇꯅ ꯑꯩ ꯒꯥꯔꯗꯦꯅꯤꯡ ꯇꯧꯕꯁꯨ ꯌꯥꯝ ꯄꯥꯝꯃꯤ ꯒꯥꯔꯗꯦꯅꯤꯡ ꯇꯧꯕꯁꯤ ꯌꯥꯝ ꯄꯥꯝꯂꯤꯁꯤꯅ ꯀꯔꯤ ꯃꯔꯝꯒꯤꯅꯣ ꯍꯥꯏꯕ ꯃꯇꯝꯗ ꯑꯩꯅ ꯊꯥꯖꯔꯨꯕ ꯄꯣꯠ ꯈꯔꯗꯣ ꯁꯤꯅ ꯐꯖꯔꯛꯄ ꯄꯥꯜꯂꯛꯄ ꯃꯍꯩ ꯆꯥꯔꯛꯄ ꯃꯇꯝꯗ ꯑꯩꯉꯣꯟꯗ ꯌꯥꯝ ꯅꯨꯡꯉꯥꯏꯖꯕ ꯃꯌꯥꯝ ꯑꯃ ꯄꯣꯛꯄ ꯁꯤꯗ ꯅꯠꯇꯅ ꯑꯩ ꯀꯩꯗꯧꯔꯤ ꯍꯥꯏꯕ ꯃꯇꯝꯗ ꯂꯩ ꯊꯥꯕ ꯂꯩ ꯊꯥꯕꯁꯤꯁꯨ ꯒꯥꯔꯗꯦꯅꯤꯡ ꯃꯈꯜ ꯑꯃꯅꯤ ꯁꯤꯗ ꯅꯠꯇꯅ ꯀꯩꯗꯧꯏ ꯍꯥꯏꯕ ꯃꯇꯝꯗ ꯑꯩꯈꯣꯏ ꯀꯤꯆꯟ ꯒꯥꯔꯗꯦꯟ ꯁꯦꯝꯕꯀꯣ ꯁꯤꯗ ꯁꯤꯗꯒꯤ ꯃꯥꯗꯒꯤ ꯊꯣꯛꯂꯛꯏꯕ ꯍꯥꯏꯗꯤ ꯃꯍꯩ ꯆꯥꯔ ꯀꯥꯟꯗ ꯃꯉꯣꯟꯗꯒꯤ ꯐꯪꯂꯛꯏꯕ ꯃꯍꯩꯁꯦ